ꯀꯣꯟ ꯐꯦꯡꯕꯗ ꯍꯥꯟꯅ ꯀꯣꯟ ꯂꯤꯛꯁꯦ ꯍꯥꯟꯅ ꯏꯁꯤꯡꯅ ꯆꯣꯠꯍꯜꯂꯒ ꯍꯥꯟꯅ ꯈꯔ ꯇꯦꯡꯊꯣꯛꯏ ꯇꯦꯡꯊꯣꯛꯄ ꯂꯣꯏꯔꯒ ꯁꯤꯖꯤꯟꯅꯔꯤꯕ ꯗꯤꯇꯔꯖꯦꯟ꯭ꯇ ꯍꯥꯏꯒꯗ꯭ꯔꯥ ꯚꯤꯝ ꯂꯤꯀ꯭ꯋꯤꯗꯀꯨꯝꯕ ꯍꯥꯟꯅ ꯇꯧꯔꯒ ꯋꯤꯠ ꯁ꯭ꯀꯔ꯭ꯕ ꯇꯧꯔꯒ ꯗꯦꯟ ꯏꯁꯤꯡꯅ ꯑꯃꯨꯛꯀ ꯆꯥꯝꯊꯣꯛꯏ ꯑꯗꯨꯒ ꯈꯔ ꯊꯥꯎꯔꯦꯛ ꯈꯔ ꯀꯥꯕꯒꯨꯝꯕ ꯑꯣꯏꯔꯗꯤ ꯁꯝꯇꯥꯏꯝꯁ ꯈꯤꯇꯪ ꯂꯨꯝꯕꯨ ꯂꯨꯝꯕꯨ ꯁꯥꯕ ꯏꯁꯤꯡꯅ ꯍꯥꯟꯅ ꯁꯦꯡꯗꯣꯛꯄ ꯅꯠꯇ꯭ꯔꯒ ꯑꯣꯟꯂꯤ ꯚꯤꯝ ꯂꯤꯀ꯭ꯋꯤꯠ ꯍꯥꯟꯅ ꯇꯦꯡꯊꯣꯛꯑꯒ ꯑꯅꯤ ꯑꯍꯨꯝꯔꯛ ꯑꯗꯨꯃꯥꯏꯅ ꯇꯦꯡꯊꯣꯛꯑꯒ ꯑꯗꯨꯝ ꯁꯦꯡꯕ ꯌꯥꯕꯅꯤ